ꯈꯨꯡꯒꯪ ꯑꯃꯗꯤ ꯁꯍꯔꯒꯤ ꯃꯐꯝꯁꯤꯡꯗ ꯊꯦꯡꯅꯔꯤꯕ ꯑꯩꯈꯣꯏꯒꯤ ꯂꯥꯏꯅꯥꯁꯤꯡ ꯑꯗꯨꯗꯤ ꯈꯨꯡꯒꯪꯒꯤ ꯃꯐꯝꯗꯅ ꯑꯩꯈꯣꯏꯒꯤ ꯈꯨꯡꯒꯪꯗ ꯂꯩꯔꯤꯕ ꯃꯤꯑꯣꯏꯁꯤꯡ ꯑꯁꯤꯅ ꯁꯨꯕ ꯅꯣꯝꯕꯒꯤ ꯆꯥꯡ ꯌꯥꯝꯅ ꯍꯦꯟꯒꯠꯄ ꯑꯗꯒꯤ ꯃꯇꯝ ꯆꯥꯅ ꯆꯥꯗꯕꯅ ꯃꯔꯝ ꯑꯣꯏꯔꯒ ꯑꯩꯈꯣꯏ ꯕꯤ ꯄꯤꯒꯨꯝꯕ ꯌꯥꯝꯅ ꯂꯣ ꯑꯣꯏꯕ ꯍꯛꯆꯥꯡ ꯁꯣꯟꯊꯔꯛꯄ ꯑꯃꯗꯤ ꯈꯨꯡꯒꯪꯗ ꯑꯩꯈꯣꯏꯒꯤ ꯐꯖꯕ ꯑꯐꯕ ꯏꯁꯤꯡ ꯂꯩꯇꯕꯅ ꯃꯔꯝ ꯑꯣꯏꯔꯒ ꯈꯣꯡ ꯍꯥꯝꯕ ꯑꯩꯈꯣꯏꯒꯤ ꯗꯥꯏꯁꯦꯟꯇ꯭ꯔꯤꯒꯨꯝꯕ ꯗꯥꯏꯔꯤꯌꯥꯒꯨꯝꯕ ꯌꯥꯝ ꯇꯣꯏꯅ ꯇꯧꯕꯅ ꯃꯔꯝ ꯑꯣꯏꯔꯒ ꯑꯩꯈꯣꯏꯒꯤ ꯃꯤꯑꯣꯏꯁꯤꯡ ꯑꯁꯦ ꯌꯥꯝꯅ ꯑꯋꯥꯕ ꯄꯤ ꯑꯗꯨꯒ ꯑꯩꯈꯣꯏꯒꯤ ꯁꯍꯔꯒꯤ ꯃꯐꯝꯗꯗꯤ ꯑꯩꯈꯣꯏꯒꯤ ꯍꯨꯃꯥꯡ ꯇꯥꯕ ꯊꯕꯛ ꯇꯧꯗꯕꯅ ꯃꯔꯝ ꯑꯣꯏꯔꯒ ꯕꯤ ꯄꯤꯒꯨꯝꯕ ꯗꯥꯏꯕꯦꯇꯤꯁ ꯒꯨꯝꯕꯁꯤꯁꯨ ꯋꯥꯡꯕꯒꯤ ꯆꯥꯡꯁꯨ ꯌꯥꯝ ꯍꯦꯟꯀꯠꯂꯦ ꯑꯗꯨꯒ ꯑꯩꯈꯣꯏꯒꯤ ꯑꯦꯌꯥꯔ ꯄꯣꯜꯂꯨꯁꯟꯒꯨꯝꯕꯁꯤꯁꯨ ꯑꯩꯈꯣꯏꯒꯤ ꯑꯐꯕ ꯅꯨꯡꯁꯤꯠ ꯍꯋꯥ ꯅꯨꯡꯁꯤꯠ ꯐꯪꯗꯕꯅ ꯃꯔꯝ ꯑꯣꯏꯔꯒ ꯂꯪꯁ ꯀꯨꯝꯕꯗ ꯑꯩꯈꯣꯏ ꯁꯣꯔ ꯍꯣꯟꯕ ꯋꯥꯕ ꯁꯤꯒꯨꯝꯕꯅ ꯃꯔꯝ ꯑꯣꯏꯔꯒ ꯁꯤꯒꯨꯝꯕꯅ ꯃꯔꯝ ꯑꯣꯏꯔꯒ ꯑꯩꯈꯣꯏ ꯍꯥꯔꯠ ꯑꯦꯇꯦꯛꯀꯨꯝꯕꯁꯨ ꯌꯥꯝꯅ ꯇꯧꯗꯨꯅ ꯑꯩꯈꯣꯏꯁꯦ ꯑꯋꯥꯕ ꯆꯩꯊꯦꯡ ꯑꯁꯦ ꯌꯥꯝꯅ ꯄꯤꯔꯤ